ꯍꯂꯣ ꯑꯩꯆ ꯑꯦꯟ ꯁ꯭ꯇꯣꯔ ꯑꯣꯏꯕꯤꯔꯕ꯭ꯔꯥ ꯑꯉꯥꯡꯒꯤꯅꯦ ꯆꯍꯤ ꯅꯤꯄꯥꯟꯗꯒꯤꯅ ꯇ꯭ꯔꯥꯏꯟꯊꯣꯏꯐꯧꯒꯤ ꯃꯅꯨꯡꯗ ꯂꯩꯕ ꯀꯥꯔꯗꯤꯒꯥꯟꯒꯗꯤ ꯂꯩꯒꯗ꯭ꯔꯥ ꯃꯆꯨꯁꯦ ꯍꯤꯒꯣꯛ ꯅꯠꯇ꯭ꯔꯒ ꯂꯩ ꯃꯆꯨꯒꯨꯝꯕ ꯑꯉꯥꯡ ꯅꯨꯄꯤꯃꯆꯥꯒꯤ ꯑꯗꯨ ꯅꯣꯏꯁꯦ ꯍꯣꯝ ꯗꯤꯂꯤꯕꯔꯤꯒꯗꯤ ꯌꯥꯒꯗ꯭ꯔꯥ

ꯑꯥ ꯂꯥꯛꯑꯒ ꯑꯣꯏꯅ ꯌꯦꯡꯕꯅ ꯐꯔꯅꯦꯕ ꯑꯣꯀꯦ ꯍꯣꯏ ꯍꯣꯏ ꯐꯔꯦ ꯑꯗꯨꯗꯤ ꯑꯇꯣꯞꯄ ꯈꯔꯗꯁꯨ ꯑꯩ ꯑꯝꯇꯪ ꯋꯦꯕꯁꯥꯏꯠꯇ ꯑꯝꯇꯪ ꯌꯦꯡꯖꯒꯤꯒꯦꯀꯣ ꯑꯗꯨꯒ ꯍꯥꯏꯖꯔꯛꯀꯦ